ꯑꯩꯁꯦ ꯃꯤꯟꯇ꯭ꯔꯗꯒꯤ ꯖꯤꯟꯁ ꯑꯃ ꯀꯛꯑꯦ ꯍꯟꯇꯛꯁꯦ ꯑꯗꯣ ꯖꯤꯟꯁꯁꯦ ꯃꯥꯒꯤ ꯑꯁꯦꯡꯕ ꯄ꯭ꯔꯥꯏꯖꯇꯤ ꯌꯥꯝꯅ ꯇꯥꯡꯉꯦ ꯑꯗꯣ ꯍꯥꯏꯗꯤ ꯍꯨꯖꯤꯛꯇꯤ ꯐꯦꯁꯇꯤꯞ ꯃꯇꯝꯒ ꯑꯣꯏꯕꯒꯀꯣ ꯌꯥꯝ ꯍꯣꯡꯉꯦ ꯍꯥꯏꯗꯤ ꯃꯥꯒꯤ ꯀꯩꯅꯣ ꯂꯩꯕꯗꯣ ꯑꯣꯐꯔ ꯊꯥꯗꯣꯛꯑꯦꯕꯀꯣ ꯃꯣꯏꯁꯦ ꯊꯥꯗꯣꯛꯄꯅꯤꯅ ꯑꯗꯨꯝ ꯀꯛꯄꯅꯦ ꯃꯣꯏ ꯌꯥꯝ ꯊꯨꯅꯁꯨ ꯌꯧꯔꯛꯑꯦ ꯌꯥꯝ ꯊꯥꯖꯗꯕ ꯍꯥꯏꯇꯔꯦ ꯌꯥꯝ ꯀꯨꯏꯅꯀꯥ ꯆꯪꯗꯧ ꯃꯥꯜꯂꯦꯕ ꯑꯗꯨꯒ ꯆꯪꯗꯕꯤ ꯌꯥꯝ ꯊꯨꯅ ꯌꯧꯔꯛꯑꯦ ꯑꯗꯨꯗꯨꯒ ꯖꯤꯟꯁ ꯀꯂꯔꯗꯨꯖꯨ ꯑꯩꯅ ꯌꯥꯝ ꯄꯥꯝꯕ ꯑꯗꯨꯒ ꯌꯧꯔꯛꯄ ꯃꯇꯝꯗꯁꯨ ꯌꯥꯝ ꯑꯩꯅ ꯍꯦꯛ ꯑꯩꯅ ꯍꯦꯛ ꯄꯥꯝꯖꯕ ꯃꯆꯨꯗꯨꯃꯛ ꯑꯗꯨꯝ ꯌꯧꯔꯛꯄ ꯍꯥꯏꯇꯔꯦꯀꯣ ꯂꯩꯔꯤꯕ ꯃꯥꯒꯤ ꯑꯈꯣꯏꯒꯤ ꯐꯣꯟꯗ ꯀꯩꯗ ꯎꯕ ꯍꯥꯏꯖꯤꯗꯤ ꯁꯨꯝ ꯈꯦꯠꯅꯕꯖꯨ ꯑꯗꯨꯝ ꯌꯥꯎꯔꯛꯏꯗꯅꯀꯣ ꯑꯗꯣ ꯌꯥꯎꯗꯦꯕ ꯍꯨꯖꯤꯛꯀꯤꯖꯤꯅ ꯗꯥꯏꯔꯦꯛ ꯍꯨꯖꯤꯛꯀꯤ ꯄꯣꯠꯇꯣ ꯑꯣꯏꯕꯩ ꯌꯥꯝ ꯅꯨꯡꯉꯥꯏꯕ ꯑꯗꯨꯗꯨꯅ ꯁꯦꯠꯄ ꯈꯣꯠꯄꯁꯨ ꯌꯥꯝ ꯅꯨꯡꯉꯥꯏꯔꯦ ꯑꯗꯨꯒ ꯃꯃꯟꯗꯨꯒ ꯄꯣꯠꯇꯨꯒꯁꯨ ꯍꯥꯏꯗꯤ ꯁꯦꯠꯄꯅ ꯍꯦꯟꯅ ꯅꯨꯡꯉꯥꯏꯕꯩ ꯇꯥꯏꯞ ꯇꯧꯕꯗꯣ ꯑꯩꯉꯣꯟꯗ ꯌꯥꯝ ꯅꯨꯡꯉꯥꯏꯖꯕ ꯑꯗꯣ ꯃꯌꯥꯝꯁꯨ ꯍꯨꯖꯤꯛꯇꯤ ꯐꯦꯁꯇꯤꯚ ꯃꯇꯝ ꯃꯇꯝꯁꯨ ꯑꯣꯏꯔꯦ ꯑꯗꯨꯗꯨꯅ ꯌꯥꯔꯒꯗꯤ ꯑꯗꯨꯝ ꯍꯥꯏꯕꯗꯤ ꯍꯨꯖꯤꯛꯀꯤ ꯃꯤꯟꯇ꯭ꯔꯁꯤꯗꯒꯤ ꯀꯛꯄꯤꯌꯣ